ꯈꯨ ꯅꯥꯕ ꯍꯥꯏꯕ ꯍꯥꯏꯕꯁꯤ ꯑꯩꯈꯣꯏꯒꯤ ꯁꯥꯟꯅꯔꯣꯏꯁꯤꯡꯗꯅ ꯍꯦꯟꯅ ꯊꯣꯛꯀꯟꯕ ꯊꯣꯛꯁꯨ ꯌꯥꯝꯅ ꯊꯣꯛꯀꯟꯕ ꯑꯗꯨꯒꯨꯝꯕ ꯑꯗꯨꯒꯨꯝꯕ ꯏꯟꯖꯣꯔꯅꯦ ꯑꯗꯨ ꯃꯁꯤꯒꯤ ꯑꯩꯈꯣꯏꯒꯤ ꯈꯨꯟꯁꯤꯡꯗ ꯃꯁꯤ ꯂꯥꯌꯦꯡꯅꯕ ꯃꯤ ꯑꯗꯨꯛꯀꯤ ꯃꯇꯤꯛ ꯌꯥꯝꯅ ꯂꯩ ꯑꯩꯈꯣꯏꯒꯤ ꯈꯨꯁꯦ ꯑꯍꯥꯟꯕꯗ ꯑꯩꯈꯣꯏꯒꯤ ꯈꯨꯁꯦ ꯅꯥꯔꯒꯗꯤ ꯌꯥꯝꯅ ꯃꯔꯨ ꯑꯣꯏꯕ ꯄꯣꯠ ꯑꯃꯗꯤ ꯅꯤ ꯀꯦꯞꯁꯦ ꯁꯤꯖꯤꯟꯅꯕꯤꯒꯗꯕꯅꯦ ꯑꯗꯨꯒ ꯑꯩꯈꯣꯏꯒꯤ ꯊꯥꯏꯅꯒꯤ ꯑꯣꯏꯕ ꯂꯥꯌꯦꯡꯗ ꯈꯨ ꯁꯝꯕ ꯑꯁꯤꯒꯨꯝꯕ ꯂꯥꯌꯦꯡ ꯃꯈꯜ ꯀꯌꯥ ꯀꯌꯥ ꯑꯃꯗꯤ ꯂꯩ